ꯕꯤꯗꯤꯑꯣ ꯒꯦꯝꯁꯤꯡꯒꯤ ꯃꯔꯝꯗ ꯑꯩꯍꯥꯛ ꯑꯌꯥꯝꯕꯅ ꯈꯔ ꯈꯪꯖꯩ ꯑꯩꯅ ꯁꯥꯟꯅꯈꯤꯕ ꯕꯤꯗꯤꯑꯣꯁ ꯒꯦꯝꯁꯤꯡꯗꯤ ꯃꯣꯕꯥꯏꯜ ꯂꯤꯖꯦꯟ ꯄꯞꯖꯤ ꯀ꯭ꯂꯥꯁ ꯑꯣꯐ ꯀ꯭ꯂꯥꯟ ꯀꯣꯜ ꯑꯣꯐ ꯗ꯭ꯌꯨꯇꯤ ꯒ꯭ꯔꯥꯟꯗ ꯊꯤꯐ ꯑꯣꯇꯣ ꯃꯥꯏꯟ ꯀ꯭ꯔꯥꯐꯠ ꯀꯣꯟꯇ꯭ꯔꯥ ꯁꯨꯄꯔ ꯃꯥꯔꯤꯑꯣ ꯐꯨꯠꯕꯣꯜ ꯇꯦꯛꯀꯟ ꯁꯤꯡꯅꯤ ꯃꯈꯣꯏꯁꯤꯡ ꯑꯁꯤ ꯁꯥꯟꯅꯕ ꯃꯇꯝꯗ ꯑꯩꯍꯥꯛ ꯌꯥꯝꯅ ꯄꯣꯊꯥꯕ ꯄꯣꯊꯥꯅꯕ ꯃꯆꯥꯛ ꯑꯃ ꯑꯣꯏ ꯃꯔꯝꯗꯤ ꯌꯨꯝꯒ ꯁꯥꯎꯅꯕ ꯑꯗꯨꯒ ꯃꯤꯒ ꯈꯠꯅꯕ ꯑꯗꯨꯗꯒꯤ ꯑꯩ ꯒꯜꯐ꯭ꯔꯦꯟꯗꯒ ꯁꯥꯎꯅꯕ ꯃꯇꯝꯗ ꯒꯦꯝꯁꯤꯡ ꯑꯁꯤ ꯁꯥꯟꯅꯕ ꯃꯇꯝꯗ ꯑꯩꯍꯥꯛ ꯌꯥꯝ ꯄꯣꯊꯥꯕ ꯍꯥꯏꯗꯤ ꯃꯥꯏꯟꯁꯦ ꯔꯤꯂꯦꯛꯁ ꯇꯧꯕꯗꯣ ꯑꯣꯏ